ꯍꯜꯂꯣ ꯑ ꯏꯆꯦ ꯀꯅꯣꯝꯇ ꯍꯪꯖꯒꯦ ꯀꯩꯅꯣꯅꯦ ꯅꯪꯒꯤ ꯐꯥꯝꯗ ꯊꯕꯛ ꯁꯨꯕꯒꯤ ꯃꯤ ꯈꯔ ꯅꯦꯛꯀꯅꯦꯅ ꯇꯧꯕꯗꯣ ꯑꯗꯣ ꯑꯩꯁꯦ ꯌꯥꯎꯖꯒꯦꯅ ꯇꯧꯕꯅꯦꯕ ꯑꯗꯨꯗꯣ ꯈꯨꯁꯨꯃꯟꯅ ꯀꯌꯥ ꯄꯥꯟꯗꯣꯏꯅꯣ ꯀꯃꯥꯏꯅ ꯇꯧꯕꯅꯣꯗꯨ ꯈꯪꯅꯤꯡꯕ ꯑꯗꯨꯒꯤ ꯍꯪꯂꯛꯏꯅꯤ ꯎꯝ ꯑꯥ ꯑꯗꯣ ꯃꯤ ꯃꯉꯥ ꯇꯔꯨꯛꯇꯣ ꯂꯩꯅꯦꯕ ꯑꯗꯨꯗꯩꯗ ꯍꯪꯅꯤꯡꯕ ꯈꯪꯅꯤꯡꯕ ꯈꯔ ꯂꯩ ꯑꯩꯈꯣꯏꯒꯤ ꯊꯕꯛꯁꯦ ꯑꯌꯨꯛꯁꯦ ꯄꯨꯡ ꯀꯌꯥꯗꯒꯤ ꯍꯧꯗꯣꯏꯅꯣ ꯎꯝ ꯍꯧꯖꯤꯛ ꯑꯌꯨꯛ ꯄꯨꯡ ꯇꯔꯨꯛ ꯀꯨꯝꯕ ꯑꯗꯨꯋꯥꯏꯗꯩ ꯍꯧꯔꯅꯤꯀꯣ ꯁꯨꯕꯁꯦ ꯑꯗꯨꯒ ꯑꯗꯨ ꯆꯥꯕ ꯊꯛꯄꯒꯤ ꯃꯇꯥꯡꯁꯤꯗꯤ ꯆꯥꯕ ꯊꯛꯄꯒꯤ ꯃꯇꯥꯡ ꯍꯥꯏꯕꯗꯤ ꯑꯌꯨꯛꯀꯤ ꯊꯕꯛ ꯁꯨꯔꯕꯅꯤꯅ ꯆꯥꯛ ꯆꯥꯗꯕꯤ ꯁꯨꯕꯗꯤ ꯌꯥꯗꯕꯅꯤꯅ ꯊꯕꯛꯁꯦ ꯑꯌꯨꯛ ꯄꯨꯡ ꯇꯔꯨꯛ ꯑꯗꯨꯋꯥꯏꯗꯩ ꯍꯧꯔꯅꯤ ꯑꯗꯨ ꯆꯥꯛ ꯆꯥꯕꯒꯤ ꯇꯥꯏꯃꯤꯡꯁꯤꯅ ꯄꯨꯡ ꯀꯌꯥꯒꯨꯝꯕꯗ ꯑꯣꯏꯗꯣꯏꯕ ꯑꯗꯒꯤ ꯆꯥꯕꯒꯤꯁꯨ ꯑꯗꯣꯝꯗ ꯐꯦꯁꯤꯂꯤꯇꯤ ꯑꯗꯨꯋꯥꯏꯗ ꯑꯗꯨꯝ ꯑꯗꯨꯗ ꯐꯪꯒꯗꯣꯏꯔꯥ ꯀꯃꯥꯏꯅ ꯇꯧꯕꯅꯣ ꯑꯗꯨ ꯑꯃꯨꯛꯇ ꯍꯥꯏꯕꯤꯌꯨ ꯍꯣꯏ ꯍꯣꯏ ꯑꯥ

ꯑꯣ ꯑꯌꯨꯛꯀꯤ ꯆꯥꯛꯁꯦ ꯑꯗꯨꯝ ꯆꯥꯔꯅꯦꯕꯀꯣ ꯅꯨꯡꯊꯤꯟ ꯍꯥꯏꯕꯗꯤ ꯑꯌꯨꯛꯀꯤ ꯆꯥꯛ ꯄꯤꯖꯔꯤꯁꯤꯅ ꯂꯣꯏꯔꯗꯣꯏꯔꯥ ꯅꯨꯡꯊꯤꯟ ꯍꯥꯏꯕꯗꯤ ꯅꯨꯃꯤꯠ ꯇꯥꯔꯝꯗꯥꯏ ꯑꯗꯨꯋꯥꯏꯗ ꯁꯨꯝ ꯆꯥ ꯑꯃ ꯀꯔꯤ ꯑꯃ ꯀꯔꯤ ꯑꯃ ꯊꯛꯄ ꯈꯣꯠꯄ ꯂꯩꯗꯅꯀꯣ ꯑꯗꯨꯒꯨꯝꯕꯒꯤꯗꯤ ꯎꯝ ꯑꯥ ꯎꯝ ꯎꯝ ꯑꯣ ꯑꯁ ꯌꯥꯝ ꯅꯨꯡꯉꯥꯏꯗꯣꯔꯤ ꯑꯗꯨꯗꯤ ꯁꯨꯕꯁꯦ ꯆꯥꯕꯗꯅ ꯄꯨꯛ ꯊꯜꯂꯒ ꯁꯨꯕꯗꯨ ꯇꯧꯗꯣꯔꯤ ꯐꯔꯦ ꯑꯗꯨꯗꯤ ꯈꯨꯁꯨꯃꯟꯁꯦ ꯉꯁꯥꯏ ꯍꯥꯏꯕꯗꯨ ꯆꯥꯅꯤꯄꯥꯟ ꯑꯣꯏꯅꯦꯕꯀꯣ ꯑꯌꯨꯛ ꯅꯨꯡꯊꯤꯟ ꯄꯥꯜꯂꯒ ꯑꯗꯨꯗꯤ ꯑꯌꯨꯛ ꯅꯨꯡꯊꯤꯟ ꯆꯥꯝꯔꯤ ꯆꯥꯝꯔꯤ ꯍꯣꯏ ꯍꯥꯏꯔꯤꯁꯦ ꯈꯨꯁꯨꯃꯟꯁꯤꯒꯤꯗꯒꯤ ꯀꯛꯑꯣꯏꯌꯦꯕꯀꯣ ꯆꯥꯕꯒꯤꯁꯦ ꯆꯥꯕꯒꯤꯁꯤꯅ ꯁꯥꯏꯠ ꯑꯗꯨꯝ ꯂꯩꯗꯣꯏꯅꯦꯕ ꯑꯗꯨꯗꯤ ꯃꯤ ꯀꯩꯅꯣꯁꯤ ꯂꯥꯛꯆꯔꯒꯦ ꯑꯩꯈꯣꯏ ꯃꯤ ꯃꯉꯥ ꯇꯔꯨꯛ ꯃꯨꯛꯇꯤ ꯑꯣꯏꯅꯤ ꯁꯤ ꯌꯥꯒꯗꯣꯏꯔꯣ ꯀꯃꯥꯏ ꯇꯧꯕꯅꯣ ꯑꯣ ꯍꯣꯏ ꯑꯗꯨ ꯅꯨꯄꯤꯗꯤ ꯑꯅꯤꯗꯤ ꯌꯥꯎꯗꯕ ꯌꯥꯔꯔꯣꯏ ꯍꯥꯏꯕꯗꯤ ꯅꯨꯄꯤ ꯑꯅꯤꯗꯤ ꯌꯥꯎꯗꯕ ꯌꯥꯔꯔꯣꯏ ꯍꯥꯏꯕꯗꯤ ꯌꯥꯝ ꯀꯟꯅ ꯍꯥꯏꯕꯅꯦꯕ ꯑꯗ ꯑꯩ ꯏꯁꯥ ꯊꯥꯔꯒꯅꯤꯀꯣ ꯅꯨꯄꯤ ꯑꯅꯤ ꯍꯥꯏꯔꯤꯁꯦ ꯏꯁꯥ ꯊꯥꯔꯒ ꯏꯃꯥꯟꯅꯕꯤ ꯑꯃꯒ ꯑꯩꯈꯣꯏ ꯑꯅꯤꯅꯦꯕ ꯑꯗꯨ ꯑꯩꯈꯣꯏ ꯑꯅꯤꯁꯦ ꯌꯥꯎꯖꯔꯒꯦ ꯃꯈꯣꯏ ꯃꯔꯤ ꯑꯃꯅ ꯅꯨꯄꯥ ꯑꯣꯏꯍꯜꯂꯛꯑꯒꯦ

ꯑꯗꯣ ꯎꯝ ꯊꯕꯛꯁꯦ ꯀꯔꯤ ꯀꯔꯤꯗꯤ ꯑꯣꯏꯅꯤ ꯍꯥꯏꯕꯗꯤ ꯐꯥꯝꯁꯤꯗ ꯋꯥꯔꯤꯅꯤ ꯁꯝꯅ ꯀꯩꯅꯣꯁꯤꯕꯨ ꯁꯤ ꯃꯔꯣꯏꯁꯤꯕꯨ ꯊꯥꯗꯣꯏꯅꯤ ꯍꯥꯏꯔꯁꯨ ꯅꯠꯇ꯭ꯔꯒꯅ ꯍꯥꯋꯥꯏꯁꯤꯕꯨ ꯊꯥꯗꯣꯏꯅꯤ ꯍꯥꯏꯔꯁꯨ ꯂꯩꯗꯅꯀꯣ ꯑꯗꯨꯒꯨꯝꯕꯗ ꯀꯔꯤ ꯀꯔꯤ ꯑꯣꯏꯗꯣꯏꯅꯣ

ꯌꯥꯏ ꯌꯥꯏ ꯆꯨꯖꯥꯛ ꯊꯥꯥꯕꯒꯤ ꯃꯇꯥꯡꯁꯤ ꯌꯥꯝ ꯐꯖꯅ ꯈꯪꯕ ꯉꯥꯛꯇꯅꯤ ꯑꯩꯈꯣꯏ ꯁꯤꯗ ꯊꯕꯛ ꯁꯨꯕ ꯌꯥꯎꯒꯦ ꯍꯥꯏꯔꯤꯕ ꯃꯤꯁꯤꯡꯁꯦ ꯆꯨꯖꯥꯛꯀꯤ ꯃꯇꯥꯡꯗ ꯌꯥꯝ ꯐꯖꯅ ꯈꯪꯕ ꯉꯥꯛꯇꯅꯤ ꯑꯗꯨ ꯑꯃꯨꯛ ꯍꯦꯟꯅ ꯈꯨꯗꯣꯡ ꯆꯥꯔꯦ

ꯑꯣ ꯍꯣꯏ ꯍꯣꯏ ꯐꯔꯦ ꯐꯔꯦ ꯑꯗꯨꯗꯤ ꯑꯗꯨ ꯀꯩꯅꯣꯅꯦ ꯍꯧꯕꯗꯤ ꯀꯔꯤ ꯅꯨꯃꯤꯠꯇꯒꯤ ꯍꯪꯁꯤ ꯍꯥꯏꯔꯤꯅꯣ ꯀꯃꯥꯏꯅ ꯇꯧꯁꯤ ꯍꯥꯏꯔꯤꯅꯣ ꯉꯁꯤ ꯇꯥꯡ ꯇꯔꯥꯃꯥꯊꯣꯏ ꯑꯣꯏꯔꯝꯒꯅꯤ ꯇꯥꯡ ꯇꯔꯥ ꯃꯉꯥꯗꯒꯤ ꯑꯥ ꯎꯝ ꯑꯥ ꯑꯥ ꯍꯣꯏ ꯍꯣꯏ ꯑꯗꯨ ꯀꯩꯅꯣꯅꯦ ꯑꯩꯈꯣꯏꯒꯤ ꯈꯨꯠꯂꯥꯏ ꯍꯥꯛꯇꯥꯔꯦ ꯊꯕꯛ ꯁꯨꯕꯁꯦ ꯈꯨꯠꯂꯥꯏꯒꯤ ꯃꯄꯥꯟ ꯇꯥꯡꯕ ꯍꯥꯏꯅꯩ ꯑꯗꯨꯗꯨꯅ ꯈꯨꯠꯂꯥꯏꯒꯨꯝꯕꯗꯤ ꯈꯔ ꯑꯗꯨꯝ ꯐꯕ ꯇꯧꯕꯤꯌꯣ ꯍꯣꯏ ꯍꯣꯏ ꯌꯥꯝ ꯅꯨꯡꯉꯥꯏꯖꯔꯦ ꯏꯆꯦ ꯑꯗꯨꯗꯤ ꯑꯩꯈꯣꯏ ꯁꯨꯕꯗꯨ ꯁꯣꯏꯗꯅ ꯂꯥꯛꯆꯅꯕ ꯍꯣꯠꯅꯔꯒꯦ